ꯑꯩꯈꯣꯏ ꯀꯦꯟꯗ꯭ꯔꯒꯤ ꯑꯦꯝ ꯑꯦꯜ ꯑꯦꯒꯤ ꯃꯃꯤꯡꯗꯤ ꯀꯣꯡꯈꯥꯝ ꯔꯣꯕꯤꯟꯗ꯭ꯔꯣ ꯁꯤꯡ ꯀꯧꯋꯦ ꯑꯗꯣ ꯑꯩꯈꯣꯏ ꯀꯦꯟꯗ꯭ꯔꯒꯤ ꯑꯣꯏꯅꯗꯤ ꯃꯥꯁꯤ ꯌꯥꯝꯅ ꯃꯇꯤꯛ ꯆꯥꯕ ꯑꯦꯝ ꯑꯦꯜ ꯑꯦꯅꯤ ꯍꯥꯏꯅꯤꯡꯉꯤ ꯃꯥꯅ ꯂꯝꯕꯤ ꯊꯣꯡ ꯑꯗꯒꯤ ꯀꯝꯃ꯭ꯌꯨꯅꯤꯇꯤ ꯍꯣꯜꯅꯆꯤꯡꯕ ꯑꯗꯒꯤ ꯄ꯭ꯔꯥꯏꯃꯥꯔꯤ ꯁ꯭ꯀꯨꯜꯒꯤ ꯁꯦꯅꯤꯇꯔꯤ ꯂꯦꯇ꯭ꯔꯤꯟꯅꯆꯤꯡꯕ ꯀꯌꯥ ꯑꯃ ꯁꯦꯝꯈ꯭ꯔꯦ ꯃꯥꯅ ꯃꯌꯥꯡ ꯏꯝꯐꯥꯜ ꯀꯦꯟꯗ꯭ꯔꯒꯤ ꯑꯣꯏꯅꯗꯤ ꯑꯗꯨꯝ ꯑꯐꯕ ꯑꯦꯝ ꯑꯦꯜ ꯑꯦꯅꯤ ꯍꯥꯏꯕꯗꯣ ꯍꯥꯏꯕꯗ ꯍꯥꯏꯃꯟꯕ ꯊꯣꯛꯂꯣꯏ